ꯍꯂꯣ ꯍꯜꯂꯣ ꯍꯂꯣ ꯇꯥꯕ꯭ꯔꯣ ꯑꯣ ꯅꯪꯒꯤ ꯀꯩꯅꯣ ꯐꯔꯅꯤꯆꯔꯗꯨꯗꯒꯤꯅꯦ ꯑꯩ ꯄꯣꯠ ꯈꯔ ꯂꯧꯒꯦ ꯇꯧꯕꯅꯦ ꯏꯆꯥꯅꯨꯄꯤꯒꯤ ꯂꯨꯍꯣꯡꯕꯒꯤ ꯑꯗꯣ ꯀꯃꯥꯏ ꯀꯃꯥꯏꯅ ꯇꯧꯕꯅꯣꯗꯣ ꯍꯪꯂꯛꯏꯅꯦ ꯑꯣ ꯁꯦꯠ ꯑꯣꯏꯅ ꯂꯧꯒꯦ ꯏꯆꯥ ꯅꯨꯄꯤ ꯂꯨꯍꯣꯡꯕꯒꯤꯅꯤꯅ ꯑꯗꯣ ꯀꯌꯥ ꯀꯌꯥ ꯀꯃꯥꯏ ꯀꯃꯥꯏꯅ ꯇꯧꯕ ꯑꯣ ꯑꯗꯨꯗꯤ ꯑꯗꯨꯝ ꯚꯤ ꯑꯥꯏ ꯄꯤꯒꯤ ꯑꯗꯨꯝ ꯑꯆꯝꯕ ꯑꯗꯨꯝ ꯆꯨꯝꯅꯒꯤꯗꯣ ꯑꯗꯨꯝ ꯑꯗꯨ ꯑꯣꯏꯅ ꯑꯗꯨꯝ ꯇꯧꯒꯦꯗ ꯌꯥꯝꯅ ꯀꯩꯅꯣ ꯇꯧꯕ ꯑꯋꯥꯡꯕ ꯂꯧꯕ ꯉꯝꯃꯣꯏꯗꯕꯅꯤꯅ ꯑꯣ ꯑꯗꯨ ꯑꯣꯏꯅ ꯑꯗꯨꯝ ꯀꯩꯅꯣ ꯇꯧꯒꯦ ꯑꯥ ꯍꯣꯏ ꯍꯣꯏ ꯑꯃꯨꯛꯇꯪ ꯂꯥꯛꯑꯒ ꯌꯦꯡꯊꯣꯛꯀꯦ ꯌꯦꯡꯉꯒ ꯐꯖꯕ ꯐꯖꯗꯕ ꯌꯦꯡꯒꯤꯒꯦ ꯑꯝꯇꯪ ꯍꯣꯏ

ꯍꯣꯏ ꯑꯣ ꯌꯥꯏꯌꯦ ꯌꯥꯏꯌꯦ ꯑꯗꯨꯃꯥꯏꯅ ꯑꯗꯨꯝ ꯐꯣꯇꯣ ꯊꯥꯔꯛꯑꯒ ꯑꯗꯨꯃꯥꯏꯅ ꯈꯜꯂꯁꯨ ꯌꯥꯏꯌꯦ ꯈꯔ ꯐꯖꯕꯗꯣ ꯑꯗꯨꯝ ꯌꯦꯡꯉꯒꯕ ꯑꯗꯨꯝ ꯌꯦꯡꯕ ꯌꯥꯏ ꯑꯗꯨꯝ ꯍꯣꯏ ꯍꯣꯏ ꯍꯣꯏ ꯄꯨꯔꯛꯀꯦ ꯄꯨꯔꯛꯀꯦ ꯑꯉꯥꯡꯁꯨ ꯄꯨꯔꯛꯑꯒ ꯄꯥꯝꯃꯤ ꯄꯥꯝꯗꯦ ꯍꯥꯏꯕꯗꯣ ꯑꯗꯨꯝ ꯌꯦꯡꯍꯜꯂꯒꯦ ꯃꯉꯣꯟꯗ ꯑꯗꯨꯒ ꯄꯥꯝꯃꯒꯗꯤ ꯑꯗꯨꯝ ꯂꯧꯅꯅꯕꯗ ꯇꯧꯔꯁꯤꯀꯣ

ꯍꯣ ꯑꯗꯨ ꯑꯇꯩ ꯑꯇꯩ ꯑꯗꯣ ꯑꯇꯣꯞꯄꯁꯨ ꯂꯧꯕꯗꯨ ꯑꯗꯨꯝ ꯌꯥꯕ ꯅꯠꯇ꯭ꯔꯣ ꯑꯣ ꯑꯩꯈꯣꯏꯁꯦ ꯃꯈꯣꯏꯒꯤ ꯂꯨꯍꯣꯡꯕꯒꯤ ꯅꯠꯇꯕ ꯑꯩꯈꯣꯏꯒꯤ ꯌꯨꯝꯗ ꯊꯥꯅꯅꯕ ꯈꯣꯠꯅꯕꯒꯤꯁꯨ ꯄꯥꯝꯝꯦ ꯁꯣꯐꯥꯒꯗꯣ ꯑꯗꯨꯒꯨꯝꯕꯒꯁꯨ ꯑꯗꯨꯝ ꯂꯧꯒꯦ ꯑꯗꯨꯝ ꯑ ꯍꯣꯏ ꯍꯣꯏ ꯍꯣꯏ ꯑ ꯍꯣꯏ ꯍꯣꯏ ꯂꯥꯛꯀꯦ ꯂꯥꯛꯀꯦ ꯑꯗꯨꯗꯨꯒ ꯑꯇꯩ ꯑꯇꯩꯁꯨ ꯂꯧꯅꯅꯕꯗꯣ ꯇꯧꯁꯤ ꯑ ꯑꯣ ꯉꯁꯤ ꯅꯣꯡꯃ ꯅꯤꯅꯤ ꯂꯩꯔꯒ ꯂꯥꯛꯑꯒꯦ ꯍꯣ ꯑꯗꯨꯗꯤ ꯑꯃꯨꯛ ꯊꯝꯃꯒꯦ ꯎꯝ ꯊꯝꯃꯦ ꯊꯝꯃꯦ